ꯑꯩꯈꯣꯏꯒꯤ ꯈꯨꯡꯒꯪꯗ ꯍꯧꯖꯤꯛ ꯍꯧꯖꯤꯛ ꯀꯔꯕꯥꯔ ꯑꯣꯏꯅ ꯆꯠꯊꯕꯁꯦ ꯑꯩꯈꯣꯏꯒꯤ ꯍꯦꯟꯂꯨꯝꯒꯤ ꯈ꯭ꯋꯥꯡ ꯐꯅꯦꯛ ꯁꯥꯕ ꯀꯣꯟꯒꯤ ꯐꯤ ꯐꯅꯦꯛ ꯁꯥꯕ ꯐꯤ ꯁꯥꯕ ꯁꯨꯒꯨꯝꯕ ꯑꯗꯩꯗꯤ ꯕꯦꯖꯤꯇꯦꯕꯜ ꯐꯥꯝ ꯇꯧꯕ ꯕꯦꯖꯤꯇꯦꯕꯜꯒꯤ ꯄꯣꯠꯂꯝ ꯈꯔ ꯍꯥꯏꯗꯤ ꯄꯥꯛꯇꯛꯅꯅ ꯇꯧꯕꯗꯤ ꯅꯠꯇꯦ ꯑꯗꯨꯗꯨꯒ ꯆꯥꯛꯍꯥꯎꯒꯤ ꯒꯨꯜꯂꯥ ꯁꯥꯕ ꯀꯦꯛ ꯁꯥꯕ ꯑꯃꯗꯤ ꯕꯦꯛꯀꯔꯤ ꯑꯥꯏꯇꯦꯝ ꯈꯔ ꯑꯗꯨꯃꯥꯏꯅ ꯑꯗꯨꯝ ꯑꯩꯒꯤ ꯂꯩꯀꯥꯏꯁꯤꯗꯩꯗ ꯁꯨꯒꯨꯝꯕ ꯄꯣꯠꯂꯝꯁꯤꯡꯁꯤꯅ ꯑꯌꯥꯝꯕ ꯈꯖꯤꯛ ꯈꯖꯤꯛ ꯅꯨꯄꯤꯁꯤꯡꯁꯤꯅ ꯃꯥꯒꯤ ꯏꯃꯨꯡ ꯃꯅꯨꯡꯒꯤ ꯆꯥꯡꯊꯣꯛ ꯐꯧꯁꯨ ꯇꯧꯕ ꯂꯣꯏꯔꯀꯥꯟꯗ ꯑꯍꯥꯡꯕ ꯃꯇꯝꯗ ꯌꯦꯟ ꯉꯥꯅꯨ ꯂꯣꯏꯕ ꯁꯨꯃꯥꯏꯅ ꯁꯨꯝꯕ ꯊꯕꯛꯁꯤꯡꯁꯦ ꯈꯔ ꯈꯔ ꯇꯧꯏ ꯀꯩꯒꯤꯅꯣ ꯍꯥꯏꯕ ꯃꯇꯝꯗ ꯃꯥꯏ ꯃꯥꯏ ꯅꯨꯄꯥꯗꯨꯅ ꯊꯣꯛꯂꯛꯏꯕ ꯄꯩꯁꯥꯗꯨꯅ ꯃꯥꯒꯤ ꯏꯃꯨꯡ ꯃꯅꯨꯡꯁꯦ ꯃꯦꯟꯇꯦꯟ ꯇꯧꯕꯗ ꯀꯣꯟꯅꯔꯛꯇꯕ ꯀꯣꯟꯅꯔꯛꯇꯕꯗꯒꯤ ꯅꯨꯄꯤꯁꯤꯡꯁꯤ ꯌꯥꯎꯅ ꯕꯤꯖꯤꯅꯦꯖ ꯃꯆꯥ ꯃꯆꯥꯁꯤꯡꯁꯦ ꯍꯧꯗꯣꯛꯑꯒ ꯁꯨꯃꯥꯏꯅ ꯇꯧꯗꯅ ꯏꯃꯨꯡ ꯃꯅꯨꯡ ꯃꯦꯟꯇꯦꯅꯦꯁ ꯇꯧꯕꯗ ꯅꯨꯄꯤꯁꯤꯡꯁꯤꯅ ꯃꯇꯦꯡ ꯄꯥꯡꯉꯤ ꯑꯗꯨꯒ ꯕꯦꯖꯤꯇꯦꯕꯜꯁꯦ ꯑꯩꯈꯣꯏ ꯑꯩꯈꯣꯏ ꯀꯤꯆꯟ ꯒꯥꯔꯗꯦꯟ ꯑꯣꯏꯅ ꯌꯨꯝꯊꯣꯡ ꯈꯨꯗꯤꯡꯒꯤ ꯈꯖꯤꯛ ꯈꯖꯤꯛꯇꯤ ꯇꯧꯏ ꯑꯗꯨ ꯑꯣꯏꯇꯥꯔꯁꯨ ꯑꯌꯥꯝꯕꯅ ꯑꯇꯣꯞꯄ ꯂꯩꯀꯥꯏꯗꯒꯤ ꯑꯇꯣꯞꯄ ꯈꯨꯡꯒꯪꯗꯒꯤ

ꯑꯩꯈꯣꯏꯒꯤ ꯈꯨꯡꯒꯪꯗꯨꯗꯩꯗ ꯑꯗꯨꯝ ꯁꯦꯟꯗꯣꯡ ꯈꯔ ꯇꯥꯜꯂꯒ ꯑꯗꯨꯝ ꯌꯣꯟꯅꯕ ꯑꯗꯨꯒꯨꯝꯕꯁꯨ ꯑꯗꯨꯝ ꯇꯧꯅꯩ ꯑꯗꯨꯒ ꯌꯨꯝꯊꯣꯡ ꯈꯨꯗꯤꯡꯒꯤ ꯑꯌꯥꯝꯕꯅ ꯅꯨꯄꯤꯁꯤꯡꯁꯦ ꯈ꯭ꯋꯥꯡꯒꯤ ꯐꯤ ꯑꯃꯗꯤ ꯀꯣꯟ ꯀꯣꯟ ꯈ꯭ꯋꯥꯡꯗ ꯐꯅꯦꯛ ꯁꯥꯕ ꯀꯣꯟꯗ ꯐꯅꯦꯛ ꯁꯥꯕ ꯐꯤ ꯁꯥꯕ ꯔꯥꯅꯤ ꯐꯤ ꯁꯥꯕ ꯋꯥꯡꯈꯩ ꯐꯤ ꯁꯥꯕ ꯑꯗꯩꯗꯤ ꯈꯨꯗꯩ ꯐꯅꯦꯛ ꯁꯨꯒꯨꯝꯕ ꯃꯌꯥꯝꯁꯦ ꯁꯤꯁꯨ ꯂꯣꯏ ꯇꯧꯅꯩ ꯌꯨꯝꯊꯣꯡ ꯈꯨꯗꯤꯡꯒꯤ ꯑꯌꯥꯝꯕ ꯅꯨꯄꯤꯁꯤꯡꯁꯤꯅ ꯑꯌꯥꯝꯕ ꯂꯣꯏ ꯇꯧꯏ ꯀꯩꯒꯤꯅꯣ ꯍꯥꯏꯕ ꯃꯇꯝꯗ ꯅꯨꯄꯥꯁꯤꯡꯁꯤꯅ ꯊꯣꯛꯂꯛꯏꯕ ꯁꯦꯟꯊꯣꯛꯁꯤꯅ ꯏꯃꯨꯡ ꯃꯅꯨꯡ ꯃꯦꯟꯇꯦꯟ ꯇꯧꯕ ꯉꯝꯗꯕ ꯑꯉꯥꯡꯅꯨꯕꯤꯒꯤ ꯆꯥꯅ ꯊꯛꯅꯕꯒꯤ ꯄꯣꯠꯌꯦꯡ ꯆꯥꯌꯦꯡꯒꯤ ꯑꯁꯨꯝꯕ ꯃꯌꯥꯝ ꯑꯃꯁꯦ ꯃꯦꯟꯇꯦꯟ ꯇꯧꯕ ꯉꯝꯃꯛꯇꯕꯅꯤꯅ ꯅꯨꯄꯤ ꯅꯨꯄꯤꯁꯤꯡꯁꯤꯅ ꯅꯨꯄꯥꯁꯤꯡꯁꯤꯒꯤ ꯃꯇꯦꯡ ꯑꯣꯏꯅꯅꯕ ꯒꯤꯗꯃꯛꯇ ꯑꯗꯨꯃꯥꯏꯅ ꯃꯇꯦꯡ ꯄꯥꯡꯕꯒꯤꯗꯃꯛꯇ ꯑꯩꯈꯣꯏꯅ ꯅꯨꯄꯤꯁꯤꯡꯁꯤꯅ ꯃꯥꯒꯤ ꯑꯣꯏꯕ ꯍꯥꯏꯗꯤ ꯁꯤꯟꯊꯥ ꯑꯃꯃꯝ ꯂꯣꯏ ꯊꯝꯃꯦ ꯑꯗꯨꯒ ꯍꯥꯏꯔꯤꯕ ꯐꯤꯔꯣꯜ ꯁꯥꯔꯤꯕ ꯈꯣꯠꯂꯤꯕꯁꯤꯡꯁꯦ ꯕꯤꯖꯤꯅꯦꯁ ꯇꯧꯕ ꯃꯤꯗ ꯊꯥꯔꯨꯕ ꯅꯠꯇ꯭ꯔꯒ ꯕꯖꯥꯔꯗ ꯌꯣꯜꯂ ꯈꯣꯠꯂꯒ ꯑꯗꯨꯗꯨꯅ ꯏꯃꯨꯡꯒꯤ ꯑꯣꯏꯕ ꯑꯥꯏꯇꯦꯝꯁꯤꯡ ꯃꯌꯥꯝ ꯂꯩꯔꯒ ꯆꯥꯅ ꯊꯛꯅꯕ ꯑꯉꯥꯡꯒꯤ ꯁ꯭ꯀꯨꯜꯒꯤ ꯌꯨꯅꯤꯐꯣꯝ ꯑꯣꯏꯒꯦꯔꯥ ꯐꯤꯔꯣꯜ ꯑꯣꯏꯒꯦꯔꯥ ꯆꯥꯅ ꯊꯛꯅꯕ ꯑꯣꯏꯒꯦꯔꯥ ꯁꯨꯃꯥꯏꯅ ꯇ꯭ꯌꯨꯁꯟ ꯐꯤ ꯑꯣꯏꯒꯦꯔꯥ ꯑꯦꯠꯃꯤꯁꯟ ꯐꯤ ꯑꯣꯏꯒꯦꯔꯥ ꯁꯨꯒꯨꯝꯕ ꯃꯌꯥꯝꯁꯦ ꯁꯤ ꯁꯤ ꯇꯧꯕꯗ ꯃꯇꯦꯡ ꯑꯣꯏꯅꯩꯌꯦ ꯅꯨꯄꯤꯁꯤꯡꯁꯤꯅ ꯆꯥꯎꯅ ꯃꯇꯦꯡ ꯄꯥꯡꯉꯦ ꯈꯨꯡꯒꯪꯗ ꯂꯩꯔꯤꯕ ꯅꯨꯄꯤꯁꯤꯡꯁꯦ ꯃꯊꯧꯅꯥ ꯃꯔꯤꯡꯖꯦꯟꯁꯨ ꯌꯥꯝ ꯂꯩ ꯃꯁꯥ ꯃꯁꯥꯒꯤ ꯏꯃꯨꯡ ꯃꯅꯨꯡꯒꯤ ꯆꯤꯜꯂꯕ ꯃꯇꯝꯁꯤ ꯗ ꯃꯥꯒꯤ ꯏꯃꯨꯡ ꯃꯅꯨꯡꯒꯤ ꯊꯕꯛ ꯇꯧ ꯇꯧꯅ ꯃꯥꯒꯤ ꯑꯣꯏꯕ ꯁꯦꯟꯃꯤꯠꯂꯣꯟ ꯆꯥꯎꯈꯠꯄꯗ ꯃꯇꯦꯡ ꯑꯣꯏꯅꯕꯒꯤꯗꯃꯛꯇ ꯑꯁꯨꯒꯨꯝꯕ ꯃꯈꯜ ꯃꯈꯥ ꯀꯌꯥꯒꯤ ꯑꯩꯈꯣꯏ ꯗꯨꯀꯥꯟ ꯐꯝꯃꯤ ꯀꯣ ꯒ꯭ꯔꯣꯁꯔꯤ ꯗꯨꯀꯥꯟ ꯐꯝꯕ ꯌꯥꯎꯔꯤ ꯐꯤꯔꯣꯜ ꯗꯨꯀꯥꯟ ꯐꯝꯕ ꯌꯥꯎꯔꯤ ꯌꯣꯜꯂꯤ ꯌꯣꯜꯂꯒ ꯏꯃꯨꯡ ꯃꯅꯨꯡꯒꯤ ꯆꯥꯎꯈꯠꯅꯕ ꯃꯇꯦꯡ ꯑꯣꯏꯅꯅꯕ ꯑꯉꯥꯡꯅꯨꯕꯤ ꯁꯦꯝꯕꯗ ꯑꯃꯗꯤ ꯑꯅꯥ ꯑꯌꯦꯛ ꯌꯥꯎꯔꯛꯄ ꯃꯇꯝꯗ ꯍꯤꯗꯥꯛ ꯂꯥꯡꯊꯛ ꯂꯩꯅꯕꯒꯤꯗꯃꯛꯇ ꯅꯨꯄꯥꯗ ꯉꯥꯏꯔꯒ ꯂꯩꯕ ꯅꯠꯇꯕ ꯅꯨꯄꯤꯁꯤꯡꯁꯤꯅꯁꯨ ꯄꯥꯝꯕꯣꯝ ꯇꯤꯡꯉꯒ ꯅꯨꯄꯥꯁꯤꯡꯁꯤꯒ ꯌꯨꯝ ꯑꯃ ꯄꯥꯜꯂꯛꯄ ꯃꯇꯝꯗ ꯌꯨꯝ ꯑꯝ ꯆꯥꯂꯥꯏꯔꯛꯄ ꯃꯇꯝꯗ ꯆꯥꯎꯅ ꯃꯇꯦꯡ ꯄꯥꯡꯉꯤ ꯄꯥꯡꯉꯒ ꯈꯨꯡꯒꯪꯗ ꯑꯩꯈꯣꯏꯒꯤ ꯈꯨꯡꯒꯪꯗ ꯂꯩꯔꯤꯕ ꯃꯤꯑꯣꯏꯁꯤꯡꯁꯦ ꯑꯌꯥꯝꯕꯅ ꯂꯣꯏꯅꯃꯛ ꯃꯥꯏ ꯃꯥꯏꯒꯤ ꯀꯩꯅꯣ ꯑꯃꯃꯝ ꯊꯝꯃꯦ ꯁꯤꯟꯊꯥ ꯑꯃꯃꯝ ꯊꯝꯃꯦ ꯑꯗꯨꯗꯨꯒ ꯈ꯭ꯋꯥꯏꯗꯩ ꯃꯔꯨꯑꯣꯏꯅ ꯇꯧꯕꯗꯤ ꯑꯩꯈꯣꯏ ꯍꯦꯟꯂꯨꯝꯒꯤ ꯑꯩꯈꯣꯏꯒꯤ ꯈ꯭ꯋꯥꯡꯒꯤ ꯐꯅꯦꯛ ꯁꯥꯕꯁꯦ ꯐꯤꯒꯦ ꯐꯅꯦꯛ ꯁꯥꯕ ꯋꯥꯟ ꯄ꯭ꯂꯥꯏ ꯁꯥꯕ ꯑꯗꯩꯗꯤ ꯃꯨꯀꯥꯒꯤ ꯁꯥꯕ ꯖꯦꯔꯣ ꯃꯨꯀꯥ ꯁꯥꯕ ꯁꯨꯃꯥꯏꯅ ꯇꯧꯗꯅ ꯃꯈꯜ ꯃꯈꯥ ꯀꯌꯥ ꯀꯌꯥ ꯀꯌꯥꯒꯤ ꯐꯅꯦꯛ ꯐꯤꯔꯣꯜꯁꯤ ꯁꯥꯏ ꯑꯗꯨ ꯀꯣꯟꯗꯅ ꯑꯩꯈꯣꯏꯒꯤ ꯋꯥꯡꯈꯩ ꯐꯤ ꯔꯥꯅꯤ ꯐꯤ ꯑꯗꯨꯒ ꯆꯨꯝꯅꯒꯤ ꯑꯌꯨꯛ ꯅꯨꯡꯗꯥꯡ ꯁꯦꯠꯅꯕ ꯐꯅꯦꯛ ꯅꯨꯄꯥꯒꯤ ꯈꯨꯗꯩ ꯁꯨꯃꯥꯏꯅ ꯇꯧꯗꯅ ꯐꯗꯤ ꯁꯨꯒꯨꯝꯕ ꯃꯌꯥꯝꯁꯦ ꯁꯨꯝꯕꯁꯤ ꯁꯦ ꯂꯣꯏꯅꯃꯛ ꯃꯤ ꯑꯃꯃꯝꯒꯤ ꯑꯗꯨꯃꯥꯏꯅ ꯁꯤꯟꯊꯥ ꯑꯃꯃꯝ ꯊꯝꯃꯦ ꯑꯗꯨꯒ ꯂꯣꯏꯅ ꯂꯣꯏꯅꯅ ꯌꯦꯟ ꯉꯥꯅꯨ ꯂꯣꯏꯕ ꯁꯨꯒꯨꯝꯕꯁꯤꯁꯨ ꯍꯥꯏꯗꯤ ꯏꯟꯀꯝꯗꯣ ꯍꯥꯏꯗꯤ ꯃꯇꯝꯒꯤ ꯂꯥꯛꯄ ꯅꯠꯇꯕ ꯅꯨꯄꯥꯗꯒꯤ ꯅꯠꯇꯕ ꯅꯨꯄꯤꯅꯁꯨ ꯑꯗꯨꯃꯥꯏꯅ ꯃꯈꯟ ꯗ ꯏꯟꯀꯝ ꯑꯃ ꯑꯅꯤ ꯑꯃꯗꯒꯤ ꯍꯦꯟꯅ ꯑꯅꯤ ꯑꯅꯤꯗꯒꯤ ꯑꯍꯨꯝ ꯁꯨꯃꯥꯏꯅ ꯇꯧꯔꯒ ꯏꯃꯨꯡ ꯐꯦꯃꯤꯂꯤ ꯃꯦꯟꯇꯦꯟ ꯇꯧꯕꯗ ꯆꯥꯎꯅ ꯃꯇꯦꯡ ꯄꯥꯡꯉꯤ